ꯃꯅꯤꯄꯨꯔꯒꯤ ꯅꯍꯥꯁꯤꯡꯅ ꯑꯩꯈꯣꯏꯒꯤ ꯊꯕꯛ ꯐꯪꯗꯕꯒꯤ ꯄꯣꯠꯁꯤ ꯀꯔꯤ ꯃꯔꯝꯒꯤꯅꯣꯅ ꯁꯨꯝ ꯈꯜꯂꯨꯕ ꯃꯇꯝꯗ ꯑꯍꯥꯟꯕꯗ ꯑꯣꯏꯔꯛꯇꯣꯏꯁꯦ ꯑꯩꯈꯣꯏꯒꯤ ꯒꯣꯋꯔꯃꯦꯟ ꯁꯤꯠꯇꯤ ꯋꯥꯠꯂꯛꯄ ꯑꯗꯨꯀꯥꯟꯗ ꯅꯍꯥ ꯃꯁꯤꯡ ꯍꯦꯟꯒꯠꯂꯛꯄ ꯑꯩꯈꯣꯏꯒꯤ ꯒ꯭ꯔꯦꯖꯨꯋꯦꯠ ꯇꯧꯕ ꯄꯥꯁ ꯇꯧꯕ ꯂꯥꯏꯔꯤꯛ ꯇꯝ ꯂꯣꯏꯕ ꯃꯤ ꯃꯁꯤꯡꯅ ꯍꯦꯟꯒꯠꯂꯛꯄ ꯑꯗꯨꯨꯕꯨ ꯒꯣꯋꯔꯃꯦꯟ ꯁꯤꯠꯅ ꯁꯨꯝ ꯂꯦꯡꯗꯅ ꯂꯩꯕꯁꯤꯅ ꯃꯔꯝ ꯑꯣꯏꯔꯀꯥꯟꯗ ꯁꯤꯁꯤꯅ ꯑꯩꯈꯣꯏꯒꯤ ꯃꯔꯨꯑꯣꯏꯕ ꯃꯔꯝꯅꯦꯅ ꯈꯜꯂꯤ ꯑꯩꯈꯣꯏꯒꯤ ꯃꯅꯤꯄꯨꯔꯒꯤ ꯍꯧꯖꯤꯛ ꯍꯧꯖꯤꯛ ꯂꯩꯔꯤꯕ ꯅꯍꯥꯁꯤꯡꯁꯤꯗ ꯊꯕꯛ ꯐꯪꯗꯕꯒꯤ ꯁꯃꯁ꯭ꯌꯥ ꯑꯁꯤ ꯑꯗꯨ ꯃꯅꯤꯄꯨꯔ ꯁꯤꯗꯁꯨ ꯅꯠꯇꯦ ꯑꯩꯈꯣꯏꯒꯤ ꯍꯧꯖꯤꯛ ꯍꯧꯖꯤꯛ ꯂꯩꯔꯤꯕ ꯌꯨꯠꯁꯤꯗ ꯑꯥꯏꯗꯤꯌꯥ ꯋꯥꯠꯄ ꯑꯃꯗꯤ ꯂꯝꯖꯤꯡꯕꯤꯅꯕ ꯋꯥꯠꯄꯁꯤꯅꯁꯨ ꯃꯔꯝ ꯑꯣꯏꯔꯀꯥꯟꯗ ꯃꯅꯤꯄꯨꯔꯗ ꯅꯠꯇꯅ ꯑꯇꯣꯞꯄ ꯃꯐꯝ ꯀꯌꯥ ꯑꯃꯗ ꯂꯩꯔꯤꯕ ꯑꯇꯣꯞꯄ ꯃꯐꯝ ꯀꯌꯥ ꯑꯃꯗ ꯂꯩꯔꯤꯕ ꯑꯩꯈꯣꯏꯒꯤ ꯊꯕꯛꯁꯤꯡ ꯑꯁꯦ ꯃꯈꯣꯏꯅ ꯈꯪꯕ ꯋꯥꯠꯄꯅ ꯃꯔꯝ ꯑꯣꯏꯔꯀꯥꯟꯗ ꯃꯅꯤꯄꯨꯔꯁꯤꯗ ꯁꯨꯔ ꯁꯨꯔ ꯁꯨꯔ ꯅꯩꯁꯜꯂꯒ ꯂꯩꯕ ꯁꯤꯁꯤꯅꯁꯨ ꯃꯔꯝ ꯀꯌꯥ ꯑꯃꯁꯨ ꯑꯣꯏ ꯃꯅꯤꯄꯨꯔꯗ ꯍꯧꯖꯤꯛ ꯍꯧꯖꯤꯛ ꯅꯍꯥꯁꯤꯡꯅ ꯊꯕꯛ ꯐꯪꯗꯕꯒꯤ ꯁꯃꯁ꯭ꯌꯥ ꯑꯁꯤ ꯑꯗꯨꯒ ꯃꯔꯨꯑꯣꯏꯕ ꯊꯕꯛ ꯃꯅꯤꯄꯨꯔꯗ ꯇꯧꯕ ꯌꯥꯕ ꯍꯥꯏꯔꯒꯗꯤ ꯃꯅꯤꯄꯨꯔꯗ ꯈꯪꯗꯣꯛꯄ ꯌꯥꯕ ꯅꯍꯥꯁꯤꯡꯅ ꯏꯈꯪ ꯈꯪꯅꯗꯕ ꯈꯪꯗꯣꯛꯄ ꯌꯥꯕ ꯍꯥꯏꯔꯒꯗꯤ ꯑꯩꯈꯣꯏꯒꯤ ꯈꯨꯠꯁꯥꯔꯣꯜ ꯈꯨꯠꯁꯥꯔꯣꯜ ꯍꯥꯏꯕꯗꯤ ꯑꯥꯔꯠ ꯑꯦꯟ ꯒ꯭ꯔꯥꯐꯀꯤ ꯃꯔꯤ ꯂꯩꯅꯕ ꯊꯕꯛꯁꯤꯡ ꯑꯁꯤ ꯃꯅꯤꯄꯨꯔꯗ ꯀꯥ ꯍꯦꯟꯅ ꯃꯃꯤꯡ ꯐꯥꯎꯗꯦ ꯆꯠꯇꯦ ꯑꯩꯈꯣꯏꯒꯤ ꯁꯤꯊꯔꯛꯂꯤꯕ ꯈꯨꯠꯁꯥꯔꯣꯜꯁꯤꯅ ꯃꯅꯤꯄꯨꯔꯕꯨ ꯃꯥꯂꯦꯝꯗ ꯃꯥꯏ ꯇꯥꯛꯂꯤꯕꯅꯤ ꯑꯁꯦꯡꯕꯗꯤ ꯑꯗꯨꯕꯨ ꯅꯍꯥꯁꯤꯡꯁꯤꯅ ꯃꯁꯤꯒꯤ ꯃꯔꯝꯗ ꯈꯪꯗꯕꯅ ꯃꯔꯝ ꯑꯣꯏꯔꯀꯥꯟꯗ ꯑꯥꯔꯠ ꯑꯦꯟ ꯀ꯭ꯔꯥꯐꯁꯀꯤ ꯃꯅꯤꯄꯨꯔꯒꯤ ꯏꯟꯗꯤꯖꯤꯅꯁ ꯑꯣꯏꯕ ꯃꯁꯥꯇ ꯃꯍꯧꯁꯥꯗꯒꯤ ꯂꯩꯔꯛꯂꯕ ꯈꯨꯠꯁꯥꯔꯣꯜ ꯀꯌꯥ ꯑꯁꯤ ꯁꯤꯊꯔꯛꯄꯅꯁꯨ ꯑꯣꯏꯔꯤ ꯑꯗꯨꯕꯨ ꯁꯤꯁꯤ ꯑꯩꯈꯣꯏ ꯍꯧꯔꯛꯂꯤꯕ ꯅꯍꯥꯁꯤꯡꯁꯤꯅ ꯃꯔꯨꯑꯣꯏꯅ ꯍꯥꯏꯔꯤꯕ ꯃꯐꯝꯁꯤꯡꯁꯤꯗ ꯑꯩꯈꯣꯏꯅ ꯌꯦꯡꯁꯜꯂꯀꯥꯟꯗ ꯃꯥꯂꯦꯝꯒꯤ ꯊꯥꯛꯇ ꯄꯨꯈꯠꯇꯨꯅ ꯑꯃꯨꯛ ꯍꯦꯟꯅ ꯐꯥꯎꯍꯟꯕ ꯉꯝꯕꯒꯤ ꯄꯣꯠ ꯑꯁꯦ ꯂꯩꯍꯟꯒꯗꯕꯅꯤ ꯍꯥꯏꯅ ꯈꯜꯂꯤ ꯑꯗꯨꯅ ꯃꯔꯨꯑꯣꯏꯕ ꯊꯕꯛꯁꯤꯡ ꯍꯥꯏꯔꯒꯗꯤ ꯑꯩꯈꯣꯏꯒꯤ ꯑꯥꯔꯠ ꯑꯦꯟ ꯒ꯭ꯔꯥꯐꯁꯤꯡꯁꯤ ꯑꯃꯨꯛ ꯍꯦꯟꯅ ꯑꯩꯈꯣꯏꯅ ꯊꯤꯖꯤꯟꯕ ꯃꯊꯧ ꯇꯥꯏ ꯍꯥꯏꯅ ꯈꯜꯂꯤ ꯑꯗꯨꯒ ꯑꯩꯈꯣꯏꯒꯤ ꯄꯥꯜꯂꯤꯕ ꯁꯔꯀꯥꯔ ꯑꯁꯤꯅ ꯍꯥꯏꯔꯤꯕ ꯊꯕꯛꯁꯤꯡ ꯑꯁꯤ ꯍꯦꯟꯅ ꯃꯥꯏ ꯄꯥꯛꯍꯟꯒꯦ ꯇꯧꯍꯟꯒꯦ ꯑꯩꯈꯣꯏꯒꯤ ꯍꯧꯔꯛꯂꯤꯕ ꯅꯍꯥꯁꯤꯡ ꯑꯁꯤ ꯍꯦꯟꯅ ꯍꯦꯟꯅ ꯑꯩꯈꯣꯏꯒꯤ ꯃꯥꯏ ꯄꯥꯛꯍꯟꯒꯦ ꯍꯥꯏꯔꯒꯗꯤ ꯃꯣꯏꯅ ꯇꯧꯕ ꯏꯟꯇꯔꯦꯁ ꯂꯩꯕ ꯄꯨꯛꯅꯤꯡ ꯆꯪꯕ ꯃꯤꯁꯤꯡ ꯑꯗꯣ ꯈꯟꯒꯠꯄꯤꯔꯀꯥꯟꯗ ꯃꯈꯣꯏꯕꯨ ꯂꯝꯖꯤꯡꯕꯤꯕ ꯑꯗꯣ ꯂꯝꯖꯤꯡꯕꯤꯕ ꯍꯥꯏꯔꯒꯗꯤ ꯑꯩꯈꯣꯏꯒꯤ ꯂꯝꯖꯤꯡꯕꯤꯕꯁꯤꯗ ꯑꯩꯈꯣꯏꯒꯤ ꯏꯟꯁꯇꯤꯇ꯭ꯌꯨꯁꯟ ꯀꯌꯥ ꯑꯃ ꯂꯤꯡꯈꯠꯇꯨꯅ ꯃꯍꯩꯂꯣꯏꯁꯪ ꯂꯣꯏꯁꯪ ꯀꯌꯥ ꯑꯃ ꯂꯤꯡꯈꯠꯇꯨꯅ ꯂꯣꯏꯁꯪ ꯂꯣꯏꯁꯪꯁꯤꯡꯗꯨꯒꯤ ꯑꯣꯏꯕ ꯑꯩꯈꯣꯏꯒꯤ ꯇꯝꯕꯤꯕꯒꯤ ꯄꯣꯠ ꯑꯃ ꯂꯥꯛꯍꯟꯕꯁꯤꯁꯨ ꯗꯔꯀꯥꯔ ꯇꯥꯏ ꯑꯗꯨꯀꯥꯟꯗ ꯁꯤꯗꯁꯨ ꯅꯠꯇꯅ ꯑꯩꯈꯣꯏꯒꯤ ꯍꯥꯏꯔꯤꯕ ꯑꯀꯛꯅꯔꯤꯕ ꯑꯀꯛꯅꯕ ꯍꯦꯟꯗꯤꯀ꯭ꯔꯥꯐ ꯑꯗꯨꯒꯤ ꯃꯇꯥꯡꯗ ꯑꯩꯈꯣꯏꯒꯤ ꯃꯦꯂꯥ ꯇꯧꯕ ꯑꯃꯗꯤ ꯐꯦꯁꯇꯤꯕꯦꯜ ꯀꯌꯥ ꯇꯧꯕꯁꯤꯅ ꯍꯥꯏꯔꯤꯕ ꯍꯦꯟꯗꯤꯀ꯭ꯔꯥꯐꯇꯨꯁꯨ ꯐꯥꯎꯍꯟꯕꯇ ꯅꯠꯇꯅ ꯍꯦꯟꯗꯤꯀ꯭ꯔꯥꯐꯇꯨ ꯁꯥꯔꯤꯕ ꯁꯤꯟꯅꯥꯏꯕ ꯅꯍꯥ ꯑꯣꯏꯅ ꯆꯪꯂꯛꯂꯤꯕ ꯁꯤꯟꯅꯥꯏꯕꯁꯤꯡꯗꯨꯁꯨ ꯑꯩꯈꯣꯏꯒꯤ ꯊꯕꯛ ꯄꯤꯒꯅꯤ ꯍꯥꯏꯅ ꯈꯜꯂꯤ ꯑꯗꯨꯅ ꯃꯔꯝ ꯑꯣꯏꯔꯀꯥꯟꯗ ꯍꯧꯖꯤꯛ ꯍꯧꯖꯤꯛ ꯂꯩꯔꯤꯕ ꯃꯅꯤꯄꯨꯔꯗ ꯂꯩꯔꯤꯕ ꯅꯍꯥ ꯊꯕꯛ ꯐꯪꯗꯕꯁꯤꯡ ꯑꯁꯤ ꯑꯩꯈꯣꯏꯒꯤ ꯃꯥꯡꯗ ꯇꯥꯔꯤꯕ ꯎꯗ꯭ꯔꯤꯕꯁꯤꯡ ꯑꯗꯣ ꯃꯣꯏ ꯈꯪꯖꯜꯂꯀꯥꯟꯗ ꯍꯥꯏꯔꯤꯕ ꯈꯨꯗꯣꯡꯆꯥꯕꯁꯤ ꯂꯧꯗꯨꯅ ꯒꯋꯔꯃꯦꯟꯅꯁꯨ ꯃꯇꯦꯡ ꯄꯥꯡꯕꯤꯗꯨꯅ ꯃꯣꯏꯕꯨ ꯌꯣꯛꯈꯠꯄꯤꯕ ꯗꯔꯀꯥꯔ ꯇꯥꯏ ꯍꯥꯏꯅ ꯈꯜꯂꯤ